ꯑꯩꯒꯤ ꯇ꯭ꯔꯦꯀꯤꯡꯗ ꯑꯩꯅ ꯈ꯭ꯋꯥꯏꯗꯒꯤ ꯄꯨꯒꯟꯕ ꯑꯆꯥꯄꯣꯠ ꯍꯥꯏꯔꯒꯗꯤ ꯑꯩ ꯄ꯭ꯔꯣꯇꯤꯟ ꯔꯤꯆ ꯑꯣꯏꯕ ꯄꯣꯠꯇꯤ ꯈꯔ ꯄꯨꯏ ꯆꯥꯛ ꯇꯣꯏꯅ ꯂꯥꯝꯗꯅꯕ ꯑꯗꯨꯒ ꯄꯨꯛꯇ ꯀꯨꯏꯅ ꯇꯨꯡꯕ ꯑꯦꯅꯔꯖꯤꯁꯨ ꯐꯖꯅ ꯐꯪꯕ ꯌꯥꯕ ꯁꯝꯅ ꯍꯥꯏꯔꯕꯗ ꯀꯦꯟꯗ ꯕꯤꯒ ꯕꯤꯟꯁ ꯑꯗꯨꯒ ꯁꯥꯜꯃꯟ ꯅꯠꯇ꯭ꯔꯒ ꯇꯨꯅꯥ ꯀꯦꯟ ꯃꯆꯥ ꯃꯆꯥ ꯑꯗꯨꯝ ꯑꯩꯒꯤ ꯆꯠꯀꯗꯕ ꯗꯤꯁꯇꯦꯟꯁꯀꯤ ꯃꯇꯨꯡ ꯏꯟꯅ ꯌꯦꯡꯉꯒ ꯑꯩ ꯄꯨꯖꯩ ꯑꯗꯨꯒ ꯃꯣꯁꯂꯤ ꯑꯩ ꯄ꯭ꯔꯣꯇꯤꯟ ꯕꯥꯔ ꯌꯨꯝꯗꯒꯤ ꯁꯦꯝꯕ ꯄ꯭ꯔꯣꯇꯤꯟ ꯕꯥꯔ ꯅꯠꯁ ꯃꯌꯥꯝꯅ ꯏꯁꯥꯅ ꯁꯦꯝꯕ ꯃꯌꯥꯝ ꯁꯤꯃ ꯑꯩꯒꯤ ꯇꯤꯐꯤꯟꯗ ꯑꯗꯨꯝ ꯌꯥꯎꯗꯕ ꯌꯥꯗ꯭ꯔꯕ ꯄꯣꯠ ꯑꯃ ꯑꯣꯏ ꯑꯗꯨꯒ ꯑꯦꯅꯔꯖꯤ ꯀꯃꯥꯏꯅ ꯃꯦꯟꯇꯦꯟ ꯇꯧꯒꯦ ꯍꯥꯏꯔꯒꯗꯤ ꯑꯩꯒꯤ ꯇ꯭ꯔꯦꯛꯁꯦ ꯑꯩ ꯃꯌꯥꯝꯗꯧꯅꯁꯨ ꯌꯥꯝꯅ ꯊꯨꯅ ꯆꯠꯄ ꯑꯣꯏꯗꯦ ꯑꯩꯒꯤ ꯑꯩꯁꯨ ꯈꯤꯇꯪ ꯏꯟꯁꯇ꯭ꯔꯛꯇꯔ ꯅꯠꯇ꯭ꯔꯒ ꯑꯩꯈꯣꯏꯒꯤ ꯇ꯭ꯔꯦꯜ ꯒꯥꯏꯠꯇ ꯍꯥꯟꯅ ꯍꯥꯏꯖꯩ ꯑꯩꯗꯤ ꯁ꯭ꯂꯣ ꯄꯦꯁꯇ ꯀꯥꯏ ꯑꯗꯨꯅ ꯑꯩ ꯊꯨꯅ ꯆꯠꯄꯗꯤ ꯉꯝꯗꯦ ꯑꯗꯨꯕꯨ ꯑꯉꯝꯕꯗꯗꯤ ꯑꯩꯒꯤ ꯀ꯭ꯂꯥꯏꯝꯕꯤꯡ ꯃꯦꯊꯗ ꯍꯥꯏꯇꯥꯔꯦ ꯑꯩ ꯄꯨꯔꯥ ꯐꯣꯔꯋꯥꯔꯗ ꯂꯤꯟ ꯇꯧꯔꯒ ꯀꯥꯕ ꯈꯣꯠꯄꯗꯤ ꯀꯌꯥ ꯇꯧꯗꯦ ꯑꯩ ꯐꯖꯅ ꯁꯞꯄꯣꯠ ꯂꯧꯔꯒ ꯑꯩꯒꯤ ꯇ꯭ꯔꯦꯛꯀꯤꯡ ꯁ꯭ꯇꯤꯛꯀꯨꯝꯕ ꯅꯠꯇ꯭ꯔꯒ ꯅꯨꯡ ꯃꯔꯛꯇꯒꯨꯝꯕ ꯑꯣꯏꯔꯒꯗꯤ ꯑꯩ ꯄꯥꯏꯐꯝ ꯅꯨꯡꯐꯝ ꯌꯦꯡꯉꯒ ꯐꯖꯅ ꯕꯣꯗꯤꯅ ꯑꯣꯏꯅ ꯆꯠꯅꯕ ꯍꯣꯠꯅꯩ ꯈꯣꯡꯗꯪꯅ ꯇꯧꯗꯅꯕ ꯈꯣꯡꯅꯁꯨꯝ ꯆꯠꯂꯒ ꯁꯝꯅ ꯍꯥꯏꯔꯕꯗ ꯈ꯭ꯋꯥꯡꯅ ꯋꯦꯠ ꯄꯨꯗꯕꯤꯗ ꯀ꯭ꯋꯥꯠꯅ ꯋꯦꯠ ꯄꯨꯔꯒ ꯑꯩ ꯇ꯭ꯔꯦꯛꯀꯤꯡ ꯁꯨꯃꯥꯏꯅ ꯆꯠꯄ ꯌꯥꯎꯏ ꯑꯗꯨꯒ ꯇ꯭ꯔꯦꯛꯀꯤꯡ ꯆꯠꯄꯗ ꯑꯩꯒꯤ ꯄ꯭ꯔꯤꯄꯦꯔꯦꯁꯟ ꯀꯩꯅꯣ ꯍꯥꯏꯔꯀꯥꯟꯗꯗꯤ ꯑꯩ ꯃꯦꯟ ꯑꯣꯏꯅ ꯑꯩ ꯈꯣꯡꯎꯞ ꯑꯐꯕ ꯑꯃꯗꯤ ꯍꯥꯟꯅ ꯈꯜꯂꯤ ꯇꯁꯦꯡꯅ ꯇ꯭ꯔꯦꯛꯀꯤꯡꯗ ꯇꯣꯡꯒꯗꯕ ꯑꯩꯅ ꯆꯠꯀꯗꯕ ꯇ꯭ꯔꯦꯜꯗꯨꯒꯤ ꯃꯇꯨꯡ ꯏꯟꯅ ꯑꯩ ꯇ꯭ꯔꯦꯛꯀꯤꯡ ꯁꯨꯁ ꯑꯃ ꯂꯩꯔꯒ ꯑꯗꯨꯝ ꯑꯩ ꯃꯈꯜ ꯃꯈꯜ ꯈꯔ ꯊꯝꯃꯤ ꯑꯗꯨꯅ ꯈꯨꯡꯎꯞꯇꯣ ꯁꯤꯒꯤ ꯇ꯭ꯔꯦꯜꯗꯗꯤ ꯁꯤꯒꯤ ꯀꯦꯅꯣ ꯇꯣꯡꯒꯅꯤ ꯑꯗꯨꯃꯥꯏꯅ ꯈꯟꯗꯣꯛꯑꯒ ꯑꯩ ꯑꯩ ꯁꯨꯁ ꯑꯅꯧ ꯁꯨꯁꯇꯣ ꯍꯥꯞꯄꯤ ꯑꯗꯨꯒ ꯗ꯭ꯔꯦꯁꯅ ꯅꯣꯡ ꯀꯩꯅꯣꯗꯤ ꯇꯧꯋꯤ ꯑꯩ ꯌꯥꯝꯅ ꯊꯨꯅ ꯗ꯭ꯔꯥꯏ ꯐꯤꯠ ꯍꯥꯏꯇꯥꯔꯦ ꯌꯥꯝꯅ ꯊꯨꯅ ꯀꯪꯕ ꯗ꯭ꯔꯦꯁꯀꯨꯝꯕ ꯑꯗꯒꯤ ꯁꯦꯠꯄꯗ ꯂꯥꯏꯠ ꯑꯣꯏꯕ ꯑꯗꯨꯕꯨ ꯇꯤꯟ ꯀꯥꯡ ꯆꯪꯗꯅꯕ ꯈꯣꯡꯗ ꯃꯥꯒꯤ ꯏꯂꯥꯁꯇꯤꯛ ꯄꯥꯟꯕꯒꯨꯝꯕ ꯁꯣꯛꯁ ꯑꯊꯥꯕ ꯁꯨꯃꯥꯏꯅ ꯈꯤꯇꯪꯗꯤ ꯄ꯭ꯔꯤꯀꯣꯁꯟꯗꯤ ꯂꯧꯔꯦ ꯅꯣꯔꯃꯦꯂꯤ ꯑꯁꯥꯏꯐꯥꯎ ꯆꯠꯄꯗ ꯁꯦꯠꯄ ꯗ꯭ꯔꯦꯁꯇꯨꯃꯛꯇꯤ ꯇ꯭ꯔꯦꯛꯀꯤꯡꯗꯗꯤ ꯁꯦꯠꯇꯕꯅꯤꯅ ꯂꯥ ꯂꯥꯏꯠꯂꯤ ꯑꯣꯏꯅ ꯕꯦꯛꯁꯦ ꯄꯨꯅꯕꯗꯤ ꯍꯣꯠꯅꯩ